ꯑꯩꯅ ꯈ꯭ꯋꯥꯏꯗꯒꯤ ꯄꯥꯝꯕ ꯍꯥꯏꯔꯒꯗꯤ ꯕ꯭ꯂꯦꯛ ꯄꯤꯡꯀꯤ ꯂꯤꯁꯥꯁꯤꯅꯦ ꯑꯗꯣ ꯃꯣꯏ ꯕ꯭ꯂꯦꯛ ꯄꯤꯡꯇ ꯃꯣꯏ ꯃꯔꯤꯗꯤ ꯂꯩ ꯃꯔꯤꯃꯛ ꯄꯥꯝꯗꯤ ꯄꯥꯝꯃꯦ ꯑꯗꯣ ꯑꯩꯅ ꯈ꯭ꯋꯥꯏꯗꯒꯤ ꯄꯥꯝꯕ ꯍꯥꯏꯔꯒꯗꯤ ꯕ꯭ꯂꯦꯛ ꯄꯤꯡꯀꯤ ꯂꯥ ꯂꯤꯁꯥ ꯃꯦꯅꯣꯕꯥꯟ